ꯌꯦꯟ ꯉꯥꯅꯨꯗꯒꯤ ꯐꯪꯕ ꯄꯣꯠꯊꯣꯛꯁꯤꯡ ꯄ꯭ꯔꯣꯁꯦꯁ ꯇꯧꯕꯒꯤ ꯆꯠꯅꯔꯤꯕ ꯊꯣꯡꯁꯤꯡ ꯈꯔ ꯑꯗꯨ ꯗꯤ ꯑꯃꯁꯨꯡ ꯃꯁꯤꯅ ꯑꯔꯣꯏꯕ ꯄꯣꯠꯊꯣꯛꯀꯤ ꯑꯐ ꯐꯠꯇꯒꯤ ꯃꯑꯣꯡ ꯑꯁꯤ ꯀꯔꯝꯅ ꯑꯣꯏꯍꯜꯂꯛꯄꯒꯦ ꯍꯥꯏꯔꯗꯤ ꯌꯦꯟ ꯉꯥꯅꯨ ꯍꯥꯠꯄ ꯌꯦꯟ ꯉꯥꯅꯨ

ꯌꯦꯔꯨꯝ ꯄꯤꯕ ꯌꯦꯟ ꯉꯥꯅꯨ ꯀꯛꯄ ꯑꯁꯤꯅ ꯈ꯭ꯋꯥꯏꯗꯒꯤ ꯆꯤꯡꯕꯅꯤ